ꯍꯂꯣ ꯇꯧꯖꯔꯛꯏꯕ ꯑꯩ ꯁ꯭ꯅꯝ ꯄꯥꯏꯕꯤꯔꯤꯁꯦ ꯂꯤꯂꯣꯡ ꯑꯜ ꯍꯥꯌꯥꯠ ꯔꯦꯁꯇꯨꯔꯦꯟ ꯅꯇ꯭ꯔꯣ ꯅꯣꯏꯗ ꯉꯁꯥꯏꯗꯒꯤ ꯑꯣꯗꯔ ꯇꯧꯈꯤꯕꯅꯦ ꯆꯤꯀꯜ ꯂꯣꯂꯤꯄꯣꯞ ꯐ꯭ꯔꯦꯟꯁ ꯐ꯭ꯔꯥꯏ ꯆꯤꯀꯟ ꯆꯧ ꯏꯛ ꯐ꯭ꯔꯥꯏ ꯔꯥꯏꯁ ꯄꯨꯡꯈꯥꯏ ꯑꯃ ꯁꯨꯔꯦ ꯍꯨꯖꯤꯛꯐꯥꯎ ꯌꯧꯔꯛꯇꯕ ꯏꯃꯥꯟꯅꯕ ꯑꯪꯈꯣꯏꯁꯨ ꯆꯠꯅꯕ ꯌꯥꯎꯔꯦ ꯑꯩꯁꯨ ꯊꯕꯛ ꯂꯩꯍꯧꯋꯦ ꯑꯗꯣ ꯃꯤꯅꯠ ꯇꯔꯥꯃꯉꯥꯒꯤ ꯃꯅꯨꯡꯗ ꯌꯧꯍꯟꯕꯤꯔꯛꯑꯣ ꯑꯗꯨ ꯅꯇ꯭ꯔꯒꯅ ꯅꯣꯏꯗꯨ ꯀꯦꯟꯁꯦꯟ ꯇꯧꯊꯣꯛꯑꯁꯤ ꯍꯥꯏꯕ꯭ꯔꯣ ꯍꯣ ꯐꯔꯦ ꯐꯔꯦ ꯃꯤꯅꯠ ꯇꯔꯥꯃꯉꯥꯒꯤ ꯃꯅꯨꯡꯗ ꯌꯧꯍꯟꯕꯤꯔꯛꯑꯣꯀꯣ